ꯑꯩ ꯂꯥꯏ ꯌꯦꯛꯄꯒꯤ ꯀ꯭ꯂꯥꯁ ꯑꯁꯦ ꯃꯇꯝ ꯀꯩꯒꯨꯝ ꯃꯇꯝꯗ ꯑꯃꯨꯛ ꯇꯪ ꯌꯥꯎꯖꯈꯔꯦ ꯃꯁꯤꯗꯒꯤ ꯑꯩꯍꯥꯛꯅ ꯂꯥꯏ ꯑꯁꯤꯗ ꯌꯦꯛꯏꯕ ꯀꯂꯔꯁꯤꯡ ꯑꯁꯤ ꯀꯃꯥꯏꯅ ꯌꯦꯛꯀꯅꯤ ꯀꯃꯥꯏꯅ ꯁꯪꯒꯅꯤ ꯍꯥꯏꯕꯅꯆꯤꯡꯕ ꯑꯦꯛꯁ ꯑꯦꯛꯁꯄꯔꯦꯟꯁ ꯃꯌꯥꯝ ꯑꯃ ꯃꯌꯥꯝꯗꯨ ꯎꯔꯨꯔꯀꯥꯟꯗ ꯑꯩꯅ ꯃꯁꯤꯗꯒꯤ ꯑꯦꯛꯔꯦꯟꯁ ꯃꯌꯥꯝ ꯑꯃ ꯐꯪꯖꯔꯦ